ꯁꯥꯡꯂꯕ ꯕꯥꯏꯛꯀꯤ ꯑꯣꯏꯕ ꯈꯣꯡꯆꯠ ꯅꯠꯇ꯭ꯔꯒ ꯀꯣꯏꯕ ꯆꯠꯄ ꯑꯃꯒꯤꯗꯃꯛꯇ ꯍꯥꯟꯅꯅ ꯏꯔꯨ ꯃꯥꯏꯊꯖꯔꯒ ꯒꯥꯔꯤ ꯑꯗꯨꯒꯤ ꯅꯠ ꯀꯣꯝꯕ ꯒꯥꯔꯤꯒꯤ ꯒꯥꯔꯤꯒꯤ ꯇꯌꯥꯔ ꯅꯨꯡꯁꯤꯠ ꯌꯥꯎꯕ ꯈꯣꯠꯄ꯭ꯔꯥ ꯍꯥꯟꯅ ꯌꯦꯡꯂꯕ ꯇꯨꯡꯗ ꯑꯩꯅ ꯆꯠꯀꯗꯧꯔꯤꯕ ꯑꯗꯨꯗ ꯆꯠꯀꯗꯧꯔꯤꯕ ꯑꯗꯨꯗ ꯑꯩꯒꯤ ꯈꯣꯡꯎꯞ ꯃꯣꯖꯥ ꯖꯤꯛꯀꯦꯠ ꯐꯨꯔꯤꯠ ꯑꯃꯁꯨꯡ ꯑꯦꯛꯁꯤꯗꯦꯟ ꯊꯣꯛꯄ ꯃꯇꯝꯗ ꯑꯁꯣꯏ ꯑꯉꯥꯝ ꯌꯥꯎꯔꯛꯄ ꯃꯇꯝꯗ ꯐꯥꯔꯁ ꯑꯦꯠ ꯇꯧꯅꯕꯒꯤꯗꯃꯛꯇ ꯍꯤꯗꯥꯛ ꯍꯤꯗꯥꯛ ꯒꯨꯂꯤ ꯈꯔ ꯑꯁꯤ ꯄꯨꯏ